ꯑꯁꯦꯡꯕ ꯊꯧꯗꯣꯛꯁꯤꯡꯗ ꯌꯨꯝꯐꯝ ꯑꯣꯏꯕ ꯂꯥꯏꯔꯤꯛꯁꯤꯡ ꯑꯩꯅ ꯄꯥꯝꯖꯕ ꯑꯗꯨꯝ ꯑꯅꯤ ꯑꯍꯨꯝ ꯑꯗꯨꯃꯛ ꯂꯩ ꯑꯗꯣ ꯂꯩꯔꯤꯕꯁꯤꯡ ꯑꯗꯣ ꯃꯃꯤꯡꯗꯤ ꯖꯍꯦꯔꯥ ꯖꯍꯦꯔꯥ ꯑꯃꯗꯤ ꯈꯝꯕ ꯊꯣꯏꯕꯤ ꯑꯁꯤꯅꯆꯤꯡꯕ ꯑꯗꯨꯝ ꯄꯥꯝꯕ ꯂꯥꯏꯔꯤꯛꯁꯤꯡ ꯂꯥꯏꯔꯤꯛ ꯑꯁꯤ ꯑꯁꯦꯡꯕ ꯊꯧꯗꯣꯛꯇ ꯌꯨꯝꯐꯝ ꯑꯣꯏꯕ ꯑꯗꯨꯝ ꯃꯇꯝ ꯈꯨꯗꯤꯡꯃꯛꯇ ꯃꯇꯝ ꯄꯨꯝꯅꯃꯛꯇ ꯑꯗꯨꯝ ꯈꯝꯕ ꯊꯣꯏꯕꯤ ꯍꯥꯏꯔꯗꯤ ꯑꯗꯨꯝ ꯃꯁꯥꯒꯤ ꯋꯥꯔꯤ ꯂꯩꯖꯕ ꯖꯍꯦꯔꯥ ꯍꯥꯏꯔꯤꯁꯤꯁꯨ ꯃꯁꯥꯒꯤ ꯅꯣꯕꯦꯜ ꯑꯃ ꯑꯣꯏꯅ ꯋꯥꯔꯤ ꯂꯩꯕ ꯐꯖꯕ ꯋꯥꯔꯤ ꯐꯖꯕ ꯋꯥꯔꯤ ꯑꯃ ꯑꯣꯏꯅ ꯃꯌꯥꯝꯅ ꯁ꯭ꯀꯨꯜ ꯀꯣꯂꯦꯖ ꯑꯃꯗꯁꯨ ꯑꯗꯨꯝ ꯇꯥꯛꯏꯕ ꯉꯁꯤ ꯉꯁꯤꯐꯥꯎꯕꯗ ꯈꯪꯍꯜꯂꯤꯕ ꯑꯩꯈꯣꯏꯗ ꯑꯩꯈꯣꯏꯒꯤ ꯅꯣꯕꯦꯜ ꯑꯩꯈꯣꯏꯒꯤ ꯃꯅꯤꯄꯨꯔꯒꯤ ꯅꯣꯕꯦꯜ ꯑꯃꯗꯤ ꯀꯔꯤ ꯀꯔꯤ ꯑꯗꯨꯝ ꯀꯔꯝ ꯀꯔꯝꯕꯅꯣ ꯍꯥꯏꯕꯗ ꯃꯈꯣꯏꯁꯤꯡ ꯑꯁꯤ ꯑꯗꯨꯝ ꯄꯟꯕ ꯌꯥꯔꯕ ꯉꯥꯛꯇꯅꯤ ꯑꯗꯨꯒ ꯈꯝꯕ ꯊꯣꯏꯕꯤꯒꯤ ꯋꯥꯔꯤ ꯈꯪꯗꯕ ꯀꯅꯥꯁꯨ ꯂꯩꯔꯣꯏ ꯑꯗꯨꯒ ꯖꯍꯦꯔꯥꯒꯤ ꯋꯥꯔꯤꯁꯨ ꯔꯤꯂꯤꯖꯟꯗ ꯕꯦꯁ ꯇꯧꯔꯒ ꯁꯦꯝꯕ ꯁꯥꯕ ꯉꯥꯛꯇ ꯑꯣꯏꯕꯅꯤꯅ ꯔꯤꯂꯤꯖꯟꯗ ꯕꯦꯁ ꯇꯧꯕ ꯑꯁꯦꯡꯕ ꯌꯨꯝꯐꯝꯗ ꯕꯦꯁ ꯑꯣꯏꯕ ꯃꯈꯣꯏꯁꯤꯡ ꯑꯁꯦ ꯑꯩꯅ ꯄꯥꯝꯃꯦ ꯑꯗꯨꯒ ꯂꯥꯏꯔꯤꯛꯁꯤꯡ ꯑꯁꯤꯗ ꯌꯥꯎꯔꯤꯕ ꯋꯥꯔꯤ ꯄꯔꯤꯡ ꯇꯧꯔꯤꯕ ꯃꯑꯣꯡ ꯏꯁꯇꯥꯏꯜ ꯊꯥꯏꯅꯒꯤ ꯊꯥꯏꯅꯒꯤ ꯃꯇꯝꯗ ꯁꯥꯟꯅꯕ ꯋꯥꯔꯤ ꯑꯣꯏꯕꯅ ꯑꯗꯨꯒ ꯆꯠꯅꯕꯤ ꯀꯌꯥ ꯑꯃꯁꯨ ꯑꯗꯨꯗ ꯎꯕ ꯐꯪꯉꯦ ꯑꯗꯨꯒ ꯎꯕ ꯐꯪꯕꯈꯛ ꯅꯠꯇꯅ ꯑꯩꯈꯣꯏꯅ ꯂꯧꯁꯤꯟꯕ ꯌꯥꯕ ꯑꯐꯕ ꯀꯌꯥ ꯑꯃꯁꯨ ꯑꯐꯕ ꯀꯌꯥ ꯑꯃꯁꯨ ꯌꯥꯎꯋꯦ ꯑꯗꯨꯒ ꯆꯠꯅꯕꯤ ꯑꯁꯤꯅ ꯀꯔꯤꯅꯣ ꯖꯍꯦꯔꯥꯗꯃꯛꯁꯨ ꯆꯠꯅꯕꯤ ꯑꯁꯤꯅ ꯀꯔꯤꯅꯣ ꯅꯨꯄꯥ ꯅꯨꯄꯤꯒꯤ ꯑꯣꯏꯕ ꯍꯥꯏꯗꯤ ꯅꯨꯡꯁꯤꯕꯒꯤ ꯂꯝꯕꯤꯗ ꯆꯠꯄꯗ ꯆꯠꯅꯕꯤꯅ ꯀꯔꯤ ꯀꯔꯤ ꯑꯌꯦꯠꯄ ꯑꯄꯟꯕ ꯑꯊꯤꯡꯕ ꯄꯤꯔꯤ ꯑꯗꯨꯒ ꯑꯃꯔꯣꯝꯗꯅ ꯂꯥꯏꯔꯕ ꯏꯅꯥꯛ ꯈꯨꯟꯕ ꯑꯃꯗꯤ ꯊꯥꯏꯅꯒꯤ ꯃꯇꯝꯗ ꯀꯔꯝꯕ ꯈꯨꯍꯤꯡ ꯆꯥꯍꯤꯡꯗ ꯍꯤꯡꯅꯔꯝꯕ ꯀꯔꯝꯕꯅ ꯑꯐꯕ ꯃꯤꯑꯣꯏꯅꯤ ꯍꯥꯏꯅ ꯂꯧꯅꯔꯝꯕ ꯃꯗꯨ ꯄꯨꯝꯅꯃꯛ ꯑꯗꯣ ꯈꯝꯕ ꯊꯣꯏꯕꯤꯗꯁꯨ ꯌꯥꯎꯔꯤ ꯈꯝꯕꯒꯤ ꯊꯣꯏꯕꯤꯒꯤ ꯄꯨꯟꯁꯤ ꯋꯥꯔꯤꯅ ꯀꯔꯤꯅꯣ ꯈꯝꯕꯅ ꯈꯟꯕꯅ ꯀꯝꯗꯧꯕ ꯀꯅꯥꯒꯤ ꯃꯆꯥ ꯑꯃꯗꯤ ꯊꯣꯏꯕꯤꯅ ꯊꯣꯏꯕꯤꯒ ꯈꯝꯕꯒ ꯀꯔꯝꯕ ꯃꯑꯣꯡꯗ ꯅꯨꯡꯁꯤꯅꯔꯛꯈꯤꯕ ꯃꯗꯨ ꯄꯨꯝꯅꯃꯛ ꯑꯗꯨ ꯌꯥꯎꯔꯒ ꯑꯗꯨꯃꯛ ꯄꯥꯕꯗ ꯏꯟꯇꯔꯦꯁ ꯑꯣꯏꯕ ꯑꯩꯈꯣꯏꯒꯤ ꯅꯣꯕꯦꯜꯁꯤꯡ ꯌꯥꯝꯅ ꯀꯔꯤ ꯃꯔꯨ ꯑꯣꯏꯕ ꯉꯥꯛꯇꯅꯦ ꯃꯍꯥ ꯀꯥꯏꯕꯤꯌꯥ ꯀꯥꯏꯕꯤꯌꯥ ꯍꯥꯏꯅꯁꯨ ꯑꯗꯨꯝ ꯈꯥꯏꯗꯣꯛꯄ ꯌꯥꯕ ꯇꯥꯡꯀꯛ ꯀꯌꯥ ꯑꯃꯁꯨ ꯎꯍꯟꯕ ꯉꯝꯕ ꯑꯗꯨꯝ ꯎꯕꯗ ꯇꯥꯕꯗ ꯅꯨꯡꯉꯥꯏꯕ ꯀꯥꯎꯔꯣꯏꯗꯕ ꯍꯧꯈ꯭ꯔ ꯍꯧꯈ꯭ꯔꯕꯤꯒꯤ ꯆꯠꯅꯕꯤ ꯀꯌꯥꯕꯨꯁꯨ ꯑꯗꯨꯝ ꯎꯈꯟꯕ ꯐꯖꯈ꯭ꯔꯕ ꯂꯥꯏꯔꯤꯛ ꯅꯣꯕꯦꯜꯁꯤꯡ ꯑꯁꯦ ꯑꯩꯅ ꯄꯥꯝꯖꯩ